ꯍꯣꯏ ꯑꯩꯍꯥꯛꯀꯤ ꯄꯨꯟꯁꯤꯒꯤ ꯄꯥꯟꯗꯝ ꯏꯁꯥꯅ ꯄꯥꯡꯊꯣꯛ ꯆꯗ꯭ꯔꯤꯕ ꯄꯨꯟꯁꯤꯗ ꯄꯥꯡꯊꯣꯛꯄꯗꯤ ꯉꯝꯗ꯭ꯔꯤꯕ ꯑꯗꯨꯕꯨ ꯄꯥꯡꯊꯣꯛꯀꯅꯤ ꯍꯥꯏꯅ ꯈꯟꯕ ꯏꯁꯥꯒꯤ ꯑꯗꯨꯝ ꯄꯥꯟꯗꯝ ꯑꯃꯗꯤ ꯂꯩꯖꯩꯑꯕ ꯍꯥꯏꯔꯤꯕ ꯄꯥꯟꯗꯝ ꯑꯁꯤꯗꯤ ꯑꯆꯧꯕ ꯑꯥꯔꯃꯤ ꯑꯃ ꯑꯣꯏꯕꯁꯤꯅꯦꯕꯀꯣ ꯃꯁꯤ ꯐꯪꯅꯕꯒꯤꯗꯃꯛꯇ ꯑꯩꯍꯥꯛꯅ ꯉꯝꯖꯕ ꯍꯣꯠꯅ ꯏꯁꯥꯒꯤ ꯑꯣꯏꯕ ꯖꯦꯅꯦꯔꯦꯜ ꯅꯣꯂꯦꯖꯀꯤ ꯂꯥꯏꯔꯤꯛꯁꯤꯡ ꯄꯥꯖꯩ ꯑꯃꯁꯨꯡ ꯑꯩ ꯐꯤꯖꯤꯀꯦꯂꯤ ꯐꯤꯠ ꯑꯣꯏꯅꯕꯒꯤꯗꯃꯛꯇ ꯅꯨꯃꯤꯠꯈꯨꯗꯤꯡꯒꯤ ꯂꯝꯖꯦꯟ ꯆꯦꯟꯗꯨꯅ ꯑꯃꯗꯤ ꯋꯥꯛ ꯑꯥꯎꯠ ꯇꯧꯗꯅ ꯏꯁꯥꯕꯨ ꯍꯦꯟꯅ ꯄꯥꯟꯗꯝ ꯑꯁꯤꯗ ꯑꯩꯅ ꯐꯪꯒꯗꯧꯔꯤꯕ ꯄꯥꯟꯗꯝ ꯃꯁꯤꯗ ꯍꯦꯟꯅ ꯈꯨꯃꯥꯡ ꯆꯥꯎꯁꯟꯅꯕꯒꯤꯗꯃꯛꯇ ꯏꯁꯥꯅ ꯍꯣꯠꯅꯖꯩꯕꯀꯣ ꯑꯗꯨꯒ ꯃꯁꯤꯅ ꯑꯩꯉꯣꯟꯗ ꯐꯪꯅꯕꯒꯤꯗꯃꯛꯇ ꯑꯩꯉꯣꯟꯗ ꯄꯤꯔꯤꯕ ꯏꯍꯨꯜꯁꯤꯡ ꯑꯁꯤꯗꯤ ꯀꯩꯅꯣ ꯍꯥꯏꯔꯀꯥꯟꯗ ꯑꯩꯒꯤ ꯂꯩꯀꯥꯏꯗ ꯏꯌꯥꯝꯕ ꯑꯃ ꯂꯩꯖꯩ ꯃꯍꯥꯛꯁꯨ ꯑꯩꯍꯥꯛꯅ ꯄꯥꯝꯂꯤꯕ ꯑꯥꯔꯃꯤꯁꯤꯃꯛ ꯃꯍꯥꯛꯁꯨ ꯑꯣꯏꯖꯩꯑꯕ ꯑꯗꯨꯗꯨꯅ ꯑꯩꯅ ꯃꯍꯥꯛꯀꯤ ꯃꯑꯣꯡ ꯃꯇꯧ ꯃꯍꯥꯛꯀꯤ ꯃꯍꯥꯛꯅ ꯂꯩꯔꯤꯕ ꯐꯦꯃꯤꯂꯤ ꯀꯟꯗꯤꯁꯟ ꯃꯍꯥꯛꯀꯤ ꯃꯑꯣꯡ ꯃꯇꯧ ꯑꯁꯤ ꯎꯔꯒ ꯑꯩꯍꯥꯛꯁꯨ ꯃꯍꯥꯛꯀꯤ ꯑꯗꯨꯒꯨꯝꯅ ꯇꯧꯕꯉꯝꯒꯅꯤ ꯍꯥꯏꯅ ꯏꯁꯥꯅ ꯈꯟꯖꯗꯨꯅ ꯃꯍꯥꯛꯄꯨ ꯑꯩꯒꯤ ꯃꯣꯇꯤꯚꯦꯁꯟ ꯑꯣꯏꯅꯕ ꯑꯩꯍꯥꯛꯅ ꯃꯉꯣꯟꯗꯒꯤ ꯃꯍꯥꯛꯄꯨ ꯌꯦꯡꯉꯒ ꯌꯦꯡꯉꯒ ꯑꯩꯍꯥꯛ ꯃꯣꯇꯤꯚꯦꯠ ꯇꯧꯖꯩ